ꯑꯩꯈꯣꯏꯒꯤ ꯇꯔꯦꯗꯤꯁꯅꯦꯜ ꯄꯨꯋꯥꯔꯤꯒ ꯑꯩꯈꯣꯏꯒꯤ ꯐꯤꯖꯣꯜ ꯑꯁꯤꯒ ꯑꯩꯈꯣꯏ ꯍꯧꯒꯠꯂꯛꯏꯕ ꯑꯉꯥꯡꯁꯤꯡꯁꯤꯒ ꯑꯗꯨꯛꯀꯤ ꯃꯇꯤꯛ ꯀꯥꯟꯅꯩ ꯍꯥꯏꯕ ꯇꯥꯔꯦ ꯃꯔꯝꯗꯤ ꯖꯥꯇꯤ ꯑꯁꯤꯕꯨ ꯆꯥꯎꯈꯠꯍꯜꯂꯤ ꯊꯥꯛ ꯋꯥꯡꯅ ꯆꯤꯡꯈꯠꯍꯜꯂꯤ ꯍꯥꯏꯕꯁꯤ ꯑꯉꯥꯡꯁꯤꯡꯗ ꯑꯗꯨꯛꯀꯤ ꯃꯇꯤꯛ ꯃꯈꯣꯏꯗ ꯄꯨꯛꯅꯤꯡ ꯊꯧꯒꯠꯍꯟꯕ ꯑꯣꯏꯅ ꯀꯥꯟꯅꯩ